ꯑꯩꯅ ꯑꯩꯁꯦ ꯅꯔꯁꯔꯤ ꯅꯔꯁꯔꯤꯗꯒꯤ ꯇꯝꯕ ꯍꯧꯖꯔꯛꯏ ꯑꯗꯨꯒ ꯑꯩꯁꯦ ꯆꯍꯤ ꯑꯩ ꯏꯁꯥ ꯆꯍꯤ ꯃꯉꯥꯁꯨꯕꯗꯒꯤ ꯇꯝꯕ ꯍꯧꯖꯔꯛꯈꯤꯕꯅꯤ ꯑꯗꯨꯒ ꯑꯩꯅ ꯅꯔꯁꯔꯤ ꯇꯨ ꯀ꯭ꯂꯥꯁ ꯐꯥꯏꯞ ꯁꯤꯅ ꯏꯌ ꯏ ꯁ꯭ꯇꯦꯟꯗꯔꯗ ꯁ꯭ꯀꯨꯜꯗ ꯇꯝꯖꯔꯛꯏ ꯆꯤꯡꯃꯩꯔꯣꯡ ꯑꯗꯨꯒ ꯀ꯭ꯂꯥꯁ ꯁꯤꯛꯁ ꯇꯨ ꯇ꯭ꯋꯦꯕꯁꯤꯅ ꯑꯩ ꯇꯦꯝꯄꯜ ꯑꯣꯐ ꯂꯔꯅꯤꯡ ꯀꯥꯟꯆꯤꯄꯨꯔꯗ ꯇꯝꯖꯔꯛꯏ ꯑꯗꯣ ꯇꯝꯕ ꯂꯣꯏꯔꯕ ꯃꯇꯨꯡꯗ ꯑꯩꯁꯦ ꯀ꯭ꯂꯥꯁ ꯇ꯭ꯋꯦꯕ ꯄꯥꯁ ꯇꯧꯔꯕ ꯃꯇꯨꯡꯗ ꯑꯩꯁꯦ ꯗꯤ ꯑꯦꯝ ꯀꯣꯂꯦꯖ ꯑꯣꯐ ꯀꯃꯔꯁꯇ ꯑꯩ ꯆꯪꯖꯔꯛꯈꯤ ꯑꯩ ꯀꯃꯔꯁ ꯁ꯭ꯇ꯭ꯔꯤꯝꯗ ꯆꯪꯖꯔꯛꯈꯤ ꯑꯗꯨꯒ ꯑꯩ ꯑꯩꯅ ꯈ꯭ꯋꯥꯏꯗꯒꯤ ꯄꯥꯝꯖꯕ ꯀꯩꯅꯣꯁꯤ ꯁꯕꯖꯦꯛꯁꯤꯁꯨ ꯑꯗꯨꯝ ꯀꯃꯔꯁ ꯂꯧꯖꯕꯁꯤꯅꯤ ꯑꯩ ꯑꯗꯨꯝ ꯑꯗꯨꯒ ꯑꯩ ꯐꯤꯞ ꯁꯦꯃꯦꯁꯇꯔꯗ ꯑꯃꯨꯛ ꯑꯩ ꯃꯦꯅꯦꯁ ꯃꯦꯅꯦꯁꯃꯦꯟꯠ ꯑꯣꯅꯔꯁ ꯂꯧꯖꯔꯛꯏ ꯑꯗꯨꯒ ꯒ꯭ꯔꯦꯁꯟ ꯒ꯭ꯔꯦꯖ꯭ꯋꯦꯁꯟ ꯂꯣꯏꯁꯤꯟꯖꯔꯕ ꯃꯇꯨꯡꯗ ꯍꯨꯖꯤꯛꯇꯤ ꯊꯕꯛ ꯈꯔ ꯌꯦꯡꯖꯔꯒ ꯂꯩꯖꯔꯤ